ꯍꯦꯜꯂꯣ ꯁꯤ ꯁꯪꯒꯣꯝꯒꯤ ꯌꯣꯟꯕ ꯃꯄꯨꯗꯣ ꯑꯣꯏꯕꯤꯔꯕ ꯍꯟꯗꯛꯀꯤ ꯁꯪꯒꯣꯝ ꯂꯥꯛꯄꯁꯤ ꯗꯦꯂꯤꯚꯔꯤꯒꯤ ꯆꯥꯔꯖꯁꯦ ꯈꯔ ꯌꯥꯝ ꯋꯥꯡꯉꯛꯄ ꯀꯔꯤ ꯄ꯭ꯔꯣꯕ꯭ꯂꯦꯝ ꯂꯩꯒꯦ ꯁꯪꯒꯣꯝ ꯇꯥꯡꯈꯠꯂꯛꯏꯁꯤꯕꯣ ꯎꯝ

ꯑꯣ ꯑꯗꯨꯒ ꯍꯟꯗꯛꯀꯤ ꯊꯥꯁꯤꯒꯤꯗꯤ ꯍꯥꯟꯅꯒꯤ ꯔꯦꯠꯇꯨ ꯑꯗꯨꯝ ꯑꯣꯏꯍꯟꯕ ꯀꯔꯤ ꯀꯥꯏꯒꯦ ꯍꯣ ꯍꯣꯏ ꯐꯔꯦ ꯐꯔꯦ ꯑꯗꯨꯗꯤ ꯑꯩ ꯉꯝꯅꯕ ꯑꯗꯨꯝ ꯍꯣꯠꯅꯖꯔꯛꯑꯒꯦ ꯎꯝ ꯍꯣꯏ